ꯑꯩꯈꯣꯏꯒꯤ ꯈꯨꯡꯒꯪꯗ ꯊꯣꯛꯂꯤꯕ ꯊꯧꯗꯣꯛ ꯃꯌꯥꯝꯁꯤꯡꯒꯤ ꯃꯔꯛꯇ ꯈꯔꯕꯨꯗꯤ ꯑꯩꯈꯣꯏꯅ ꯅ꯭ꯌꯨꯁ ꯔꯤꯄꯣꯇꯔꯁꯤꯡꯅ ꯎꯠꯄꯤꯌꯦ ꯑꯗꯨꯕꯨ ꯑꯌꯥꯝꯕ ꯑꯩꯠꯇꯤ ꯄꯔꯁꯦꯟꯗꯤ ꯃꯣꯏꯅ ꯎꯠꯄꯤꯗꯦ ꯇ꯭ꯋꯦꯟꯇꯤ ꯄꯔꯁꯦꯟ ꯈꯛꯇꯅꯤ ꯃꯣꯏꯅ ꯎꯠꯂꯤꯁꯦ ꯅ꯭ꯌꯨꯁꯇ ꯑꯗꯨꯕꯨ ꯑꯩꯈꯣꯏꯒꯤ ꯈꯨꯡꯒꯪꯗ ꯑꯋꯥꯕ ꯇꯥꯔꯤꯕ ꯅꯨꯡꯉꯥꯏꯇ꯭ꯔꯤꯕ ꯈꯨꯗꯣꯡꯊꯤꯅꯤꯉꯥꯏ ꯃꯌꯥꯝꯁꯦ ꯃꯈꯣꯏꯅ ꯎꯠꯄ ꯉꯝꯗꯦ ꯁꯝꯅ ꯑꯣꯏꯅ ꯍꯥꯏꯔꯕꯗ ꯑꯩꯈꯣꯏꯒꯤ ꯍꯧꯖꯤꯛ ꯃꯍꯩ ꯇꯝꯕꯒꯤ ꯆꯥꯡ ꯌꯥꯝ ꯊꯤꯅ ꯅꯦꯝꯗꯔꯛꯑꯦ ꯑꯗꯨꯗꯨꯒ ꯑꯩꯈꯣꯏꯒꯤ ꯄꯩꯁꯥ ꯂꯩꯇꯕꯒꯤ ꯃꯔꯝꯅ ꯃꯣꯏꯒꯤ ꯃꯍꯤꯡ ꯂꯥꯏꯞ ꯏꯁꯇꯥꯏꯜ ꯑꯃꯗꯤ ꯃꯣꯏꯒꯤ ꯏꯗꯨꯀꯦꯁꯟ ꯁꯤꯁꯇꯦꯝ ꯃꯣꯏꯒꯤ ꯃꯍꯤꯡ ꯑꯃꯁꯤꯡ ꯃꯣꯏꯁꯤ ꯌꯥꯝ ꯊꯤꯅ ꯍꯟꯊꯔꯦ ꯊꯕꯛ ꯏꯟꯈꯥꯡ ꯐꯪꯗꯕꯅ ꯃꯈꯣꯏꯕꯨ ꯅꯤꯁꯥꯒꯤ ꯏꯄꯥꯛ ꯑꯃꯗꯤ ꯃꯈꯣꯏꯒꯤ ꯊꯕꯛ ꯏꯟꯈꯥꯡ ꯂꯩꯇꯕꯅ ꯃꯣꯏꯕꯨ ꯄꯨꯟꯁꯤꯁꯦ ꯌꯥꯝ ꯊꯤꯅ ꯇꯞ ꯑꯣꯏꯅ ꯇꯞ ꯑꯣꯏꯅ ꯍꯤꯡꯕꯒꯤ ꯃꯑꯣꯡ ꯑꯃ ꯑꯩꯈꯣꯏꯅ ꯎꯕ ꯐꯪꯉꯤ ꯁꯥꯇ꯭ꯔꯁꯤꯡꯕꯨ ꯑꯉꯥꯡ ꯍꯧꯖꯤꯛꯀꯥꯟꯒꯤ ꯏꯟꯈꯠꯂꯛꯏꯕ ꯑꯉꯥꯡ ꯁꯥꯇ꯭ꯔꯁꯤꯡ ꯑꯣꯏꯅꯤꯡꯂꯤꯕ ꯃꯌꯥꯝꯁꯦ ꯃꯈꯣꯏꯒꯤ ꯃꯇꯤꯛ ꯆꯥꯅ ꯂꯥꯏꯔꯤꯛ ꯇꯝꯐꯝꯁꯪ ꯐꯪꯗꯕꯁꯤꯅ ꯃꯈꯣꯏꯕꯨ ꯌꯥꯝ ꯊꯤꯅ ꯑꯋꯥꯕ ꯅꯪꯍꯜꯂꯦ ꯄꯩꯁꯥꯒꯤ ꯐꯩꯅꯥꯟꯁꯤꯌꯦꯜ ꯄ꯭ꯔꯣꯕ꯭ꯂꯦꯝ ꯂꯩꯕꯅ ꯁꯤꯒꯤ ꯃꯇꯥꯡꯁꯦ ꯌꯥꯝ ꯊꯤꯅ ꯉꯝꯖꯗꯦ ꯁꯤꯕꯨ ꯁꯔꯀꯥꯔꯅ ꯈꯤꯇꯪ ꯃꯤꯠꯌꯦꯡ ꯆꯪꯕꯤꯗꯨꯅ ꯑꯩꯈꯣꯏꯒꯤ ꯈꯨꯡꯒꯪꯁꯤꯗ ꯆꯥꯎꯈꯠꯄ ꯌꯥꯕ ꯊꯕꯛ ꯈꯤꯇꯪ ꯇꯧꯍꯟꯅꯤꯡꯉꯤ ꯁꯤꯁꯤꯅ ꯑꯩꯈꯣꯏꯒꯤ ꯁꯦꯟꯗꯥꯟ ꯂꯝꯕꯤ ꯑꯣꯏꯅꯕ